ꯑꯩ ꯄꯥꯎ ꯈꯛꯇꯃꯛ ꯄꯥꯖꯗꯦ ꯄꯥꯎ ꯄꯥꯕ ꯂꯣꯏꯔꯕ ꯃꯇꯨꯡꯗ ꯏꯟꯇꯔꯇꯦꯟꯃꯦꯟꯒꯤ ꯑꯣꯏꯅ ꯄꯥꯎꯆꯦꯗ ꯌꯥꯎꯔꯤꯕ ꯄꯥꯎꯆꯦꯗ ꯌꯥꯎꯔꯤꯕ ꯄꯥꯖꯜꯁꯤꯡ ꯑꯃꯁꯨꯡ ꯀꯣꯃꯤꯛꯁꯤꯡ ꯑꯗꯨꯁꯨ ꯌꯥꯝꯅ ꯊꯋꯥꯏ ꯌꯥꯎꯅ ꯄꯥꯏ ꯑꯃꯁꯨꯡ ꯄꯥꯏ ꯑꯗꯨꯒ ꯄꯥꯎ ꯆꯦꯒꯤ ꯑꯩ ꯄꯥꯎ ꯆꯦ ꯄꯥꯕꯒꯤ ꯔꯨꯇꯤꯜ ꯂꯩ ꯑꯩ ꯅꯣꯡꯃꯒꯤ ꯃꯅꯨꯡꯗ ꯉꯥꯏꯍꯥꯛꯇꯪ ꯑꯣꯏꯔꯕꯁꯨ ꯃꯔꯨ ꯑꯣꯏꯕ ꯄꯥꯎꯁꯤꯡ ꯄꯥꯕꯒꯤ ꯍꯩꯅꯕꯤ ꯑꯩ ꯏꯁꯥꯗ ꯂꯩꯖꯩ